ꯄꯣꯛꯅꯐꯝ ꯍꯥꯏꯔꯤꯕ ꯂꯣꯀꯦꯜ ꯅ꯭ꯌꯨꯁ ꯄꯦꯄ꯭ꯔꯗ ꯋꯤꯛꯂꯤꯒꯤ ꯑꯣꯏꯕ ꯃꯨꯁꯂꯤꯝꯒꯤ ꯀꯜꯆꯔꯦꯜꯒꯤ ꯑꯣꯏꯕ ꯏꯗꯤꯇꯣꯔꯣꯌꯦꯜ ꯀꯂꯝꯗ ꯃꯨꯁꯂꯤꯝꯒꯤ ꯆꯠꯅꯕꯤꯁꯤꯡ ꯀꯌꯥ ꯑꯃꯔꯣꯝ ꯑꯩꯈꯣꯏꯒꯤ ꯃꯨꯁꯂꯤꯝ ꯁ꯭ꯀꯣꯂ꯭ꯔꯁꯤꯡꯅ ꯁꯟꯗꯣꯛꯅ ꯇꯥꯛꯄꯤꯔꯤ ꯃꯨꯁꯂꯤꯝꯒꯤ ꯃꯁꯤꯗ ꯑꯩꯈꯣꯏꯒꯤ ꯆꯠꯅꯕꯤ ꯑꯐ ꯐꯠꯇ ꯀꯌꯥ ꯃꯨꯁꯂꯤꯝꯁꯤꯡꯅ ꯇꯧꯕ ꯀꯌꯥ ꯑꯃꯔꯣꯝ ꯃꯁꯤꯗ ꯁꯟꯗꯣꯛꯅ ꯇꯥꯛꯄꯤꯔꯤ ꯃꯔꯝ ꯑꯁꯤꯅ ꯃꯁꯤꯒꯤ ꯏꯗꯤꯇꯣꯔꯤꯌꯦꯜ ꯀꯂꯝ ꯑꯁꯤ ꯌꯥꯝꯅ ꯀꯥꯟꯅꯕ ꯀꯂꯝꯅꯤ ꯃꯁꯤꯒꯤ ꯀꯂꯝ ꯑꯁꯤꯗ ꯑꯩꯅ ꯈ꯭ꯋꯥꯏꯗꯒꯤ ꯁꯨꯝꯍꯠꯄ ꯈ꯭ꯋꯥꯏꯗꯒꯤ ꯅꯨꯉꯥꯏꯕ ꯐꯥꯎꯕ ꯈ꯭ꯋꯥꯏꯗꯒꯤ ꯄꯥꯝꯕ ꯇꯣꯄꯤꯛ ꯑꯃ ꯍꯥꯏꯔꯒꯗꯤ ꯔꯥꯝꯖꯥꯟ ꯅꯠꯇ꯭ꯔꯒ ꯑꯩꯈꯣꯏ ꯏꯪꯂꯤꯁꯇꯅ ꯐꯥꯁꯇꯤꯡ ꯍꯥꯤꯔꯤꯕ ꯑꯁꯤꯒꯤ ꯃꯇꯥꯡꯗ ꯃꯨꯁꯂꯤꯝꯒꯤ ꯁ꯭ꯀꯣꯂ꯭ꯔ ꯏꯆꯤꯟ ꯏꯅꯥꯎ ꯀꯌꯥ ꯑꯃꯔꯣꯝꯅ ꯁꯟꯗꯣꯛꯅ ꯇꯥꯛꯄꯤꯈꯤ ꯃꯁꯤꯗ ꯑꯩꯈꯣꯏꯒꯤ ꯔꯥꯝꯖꯥꯟ ꯑꯁꯤꯗ ꯇꯧꯕ ꯌꯥꯕ ꯀꯌꯥ ꯇꯧꯕ ꯌꯥꯗꯕ ꯀꯌꯥ ꯑꯗꯨꯗꯒꯤ ꯐꯥꯁꯇꯤꯡ ꯑꯁꯤꯅ ꯑꯩꯈꯣꯏꯒꯤ ꯍꯛꯆꯥꯡꯗ ꯀꯔꯤ ꯀꯥꯟꯅꯍꯜꯂꯤ ꯍꯥꯏꯕ ꯀꯌꯥ ꯑꯃꯔꯣꯝ ꯑꯁꯤ ꯁꯟꯗꯣꯛꯅ ꯇꯥꯛꯄꯤꯈꯤ ꯃꯁꯤꯒꯤ ꯀꯂꯝ ꯑꯁꯤ ꯄꯥꯕ ꯃꯇꯝꯗ ꯑꯩꯈꯣꯏꯒꯤ ꯃꯨꯁꯂꯤꯝ ꯏꯆꯤꯟ ꯏꯅꯥꯎꯈꯛꯇ ꯅꯠꯇꯅ ꯑꯇꯣꯞꯄ ꯖꯥꯇꯤ ꯀꯌꯥ ꯑꯃꯔꯣꯝꯅꯁꯨ ꯃꯁꯤꯒꯤ ꯀꯂꯝ ꯑꯁꯤ ꯌꯥꯝꯅ ꯀꯥꯟꯅꯩ ꯌꯥꯝꯅ ꯐꯩ ꯍꯥꯏꯗꯨꯅ ꯐꯣꯡꯗꯣꯔꯛꯈꯤ ꯃꯁꯤꯅꯤ ꯑꯩꯈꯣꯏꯒꯤ ꯔꯥꯝꯖꯥꯟꯒꯤ ꯀꯥꯟꯅꯕꯒꯤ ꯇꯣꯄꯤꯛ ꯑꯃ ꯍꯥꯞꯄꯤꯔꯛꯈꯤꯕꯁꯤ ꯑꯩ ꯌꯥꯝꯅ ꯅꯨꯉꯥꯏꯕ ꯐꯥꯎꯈꯤ ꯃꯁꯤꯒꯤ ꯇꯣꯄꯤꯛ ꯑꯁꯤ ꯑꯩ ꯌꯥꯝꯅ ꯄꯥꯝꯈꯤ